ꯑꯩꯈꯣꯏꯒꯤ ꯆꯥꯛ ꯊꯣꯡꯕ ꯃꯇꯝꯗ ꯑꯩꯈꯣꯏꯒꯤ ꯏꯟꯖꯥꯡꯁꯦ ꯑꯇꯣꯞꯄ ꯖꯥꯇꯤꯒ ꯊꯣꯡꯕ ꯃꯇꯝꯗ ꯈꯦꯠꯅꯕ ꯍꯥꯏꯔꯒꯗꯤ ꯑꯩꯈꯣꯏꯅ ꯃꯣꯔꯣꯛ ꯊꯥꯛꯄ ꯃꯇꯝꯗ ꯍꯥꯟꯅ ꯅꯠꯇ꯭ꯔꯒ ꯀꯣꯟꯅ ꯊꯥꯛꯄ ꯍꯥꯏꯕ ꯑꯃ ꯂꯩꯇꯦ ꯑꯗꯨꯝ ꯈꯔ ꯑꯗꯨꯒ ꯍꯩꯔꯤꯕꯣꯞꯁꯨ ꯊꯥꯛꯑꯦ ꯑꯗꯨꯒ ꯇꯤꯜꯍꯧ ꯆꯅꯝ ꯊꯥꯛꯄ ꯃꯇꯝꯗ ꯀꯣꯟꯅ ꯑꯗꯨꯝ ꯊꯥꯛꯑꯦ ꯑꯗꯨꯒ ꯍꯩꯔꯤꯕꯣꯞꯁꯤꯅ ꯌꯥꯝꯅ ꯍꯥꯎꯍꯟꯕ ꯑꯗꯨꯒ ꯇꯤꯜꯍꯧ ꯆꯅꯝ ꯑꯗꯨꯒ ꯐꯗꯤꯒꯣꯝ ꯂꯩꯔꯤꯕꯁꯤꯡꯁꯦ ꯁꯤꯒꯤꯁꯦ ꯑꯗꯨꯝ ꯑꯗꯨꯝ ꯊꯥꯛꯂꯒ ꯌꯥꯝꯅ ꯍꯥꯎꯕ ꯌꯥꯝꯅ ꯆꯥꯕꯗ ꯌꯥꯝꯅ ꯑꯩꯈꯣꯏꯗ ꯌꯥꯝꯅ ꯅꯨꯡꯉꯥꯏꯕ ꯑꯗꯨꯒꯨꯝꯕꯗꯣ ꯑꯗꯨꯝ ꯑꯣꯏꯌꯦ ꯑꯗꯨꯅ ꯑꯩꯈꯣꯏꯅ ꯆꯥꯕ ꯃꯇꯝꯗ ꯌꯥꯝꯅ ꯍꯥꯎꯋꯦ ꯆꯠꯅꯕꯤ ꯍꯥꯏꯔꯒꯗꯤ ꯍꯩꯔꯤꯕꯣꯞ ꯊꯣꯡꯕ ꯍꯩꯔꯤꯕꯣꯞꯁꯤ ꯑꯩꯈꯣꯏꯅ ꯊꯥꯎ ꯉꯧꯕ ꯃꯇꯝꯗ ꯍꯥꯟꯅ ꯍꯥꯞꯄꯤꯕ ꯑꯗꯨꯒ ꯃꯣꯔꯣꯛ ꯑꯗꯒꯤ ꯊꯨꯝ ꯖꯤꯔꯥ ꯑꯗꯨꯝ ꯑꯗꯨꯒꯨꯝꯕꯗꯣ ꯍꯥꯟꯅ ꯍꯥꯞꯄꯤꯔꯅꯤ ꯍꯥꯞꯄꯤꯔꯕ ꯃꯇꯨꯡꯗꯨꯗ ꯀꯣꯟꯅ ꯌꯥꯝ ꯐꯖꯅ ꯕꯣꯏꯜ ꯇꯧꯕꯤꯔꯅꯤ ꯑꯗꯨꯒ ꯃꯤꯅꯠ ꯈꯔ ꯍꯥꯏꯗꯤ ꯑꯩꯈꯣꯏꯅ ꯌꯥꯒꯗꯕ ꯆꯥꯡꯗꯣ ꯑꯗꯨꯗꯣ ꯌꯦꯡꯕꯤꯔꯕ ꯃꯇꯨꯡꯗꯨꯗ ꯌꯦꯟꯖꯥꯡꯁꯦ ꯍꯥꯞꯇꯣꯏꯅꯦꯕ ꯍꯥꯞꯄꯕ ꯃꯇꯨꯡꯁꯤꯗ ꯑꯩꯈꯣꯏꯅ ꯃꯇꯝ ꯈꯔ ꯃꯤꯅꯠ ꯈꯔ ꯑꯩꯈꯣꯏꯅ ꯌꯥꯒꯗꯕꯒꯤ ꯆꯥꯡꯗꯣ ꯑꯗꯨꯗꯣ ꯌꯦꯡꯕꯤꯔꯅꯤ ꯌꯦꯡꯕꯤꯔꯕ ꯃꯇꯨꯡꯁꯤꯗ ꯌꯦꯡꯖꯥꯡꯁꯦ ꯍꯥꯞꯄꯤꯔꯅꯤ ꯍꯥꯞꯄꯤꯔꯒ ꯑꯗꯨꯒ ꯑꯗꯨ ꯂꯣꯏꯔꯕ ꯃꯇꯨꯡꯗ ꯖꯤꯔꯥ ꯍꯥꯞꯄꯅꯤ ꯑꯗꯨꯗꯨꯒ ꯐꯗꯤꯒꯣꯝ ꯁꯤꯒꯁꯦ ꯍꯥꯞꯄꯤꯔꯅꯤ ꯑꯗꯨꯒ ꯉꯥꯏꯍꯥꯛꯇꯪ ꯃꯥꯏ ꯈꯨꯝꯖꯤꯟꯕꯤꯔꯅꯤ ꯈꯨꯝꯖꯤꯟꯕꯤꯔꯕ ꯃꯇꯨꯡꯗꯨꯗ ꯑꯩꯈꯣꯏꯅ ꯑꯗꯨꯝ ꯊꯥꯡꯗꯕ ꯆꯥꯕ ꯌꯥꯔꯦ